ꯑꯩꯈꯣꯏꯒꯤ ꯃꯐꯝ ꯑꯁꯤꯗ ꯆꯠꯅꯕꯤꯒꯤ ꯑꯣꯏꯅꯀꯣ ꯑꯩꯈꯣꯏ ꯆꯠꯅꯕꯤꯒꯤ ꯃꯇꯨꯡꯏꯟꯅ ꯑꯩꯈꯣꯏ ꯊꯣꯡꯅꯕ ꯑꯦꯟꯁꯥꯡ ꯃꯈꯜꯁꯤꯡ ꯈꯔ ꯍꯥꯏꯌꯣ ꯍꯥꯏꯔꯒꯗꯤ ꯏꯔꯣꯟꯕ ꯎꯇꯤ ꯍꯋꯥꯏ ꯀꯥꯡꯁꯣꯏ ꯀꯥꯡꯉꯧ ꯉꯥ ꯊꯣꯡꯕ ꯉꯥ ꯊꯣꯡꯕꯗ ꯃꯈꯜ ꯑꯅꯤ ꯊꯣꯛꯅ ꯊꯣꯡꯉꯦ ꯇꯥꯎ ꯊꯣꯡ ꯊꯣꯡꯕ ꯑꯃ ꯉꯥ ꯇꯣꯏꯅ ꯊꯣꯡꯕ ꯑꯃ ꯃꯈꯜ ꯃꯈꯜ ꯂꯩꯌꯦ ꯑꯗꯨꯒ ꯆꯝꯐꯨꯠ ꯑꯗꯨꯒ ꯑꯩꯅ ꯏꯔꯣꯟꯕꯒꯤ ꯃꯔꯝꯗ ꯑꯩ ꯋꯥꯍꯩ ꯈꯔ ꯍꯥꯏꯖꯒꯦ ꯃꯗꯨꯗꯤ ꯏꯔꯣꯟꯕꯁꯦ ꯑꯩꯈꯣꯏꯅ ꯏꯔꯣꯟꯕꯁꯦ ꯐꯨꯠꯇꯣꯛꯑꯅꯤ ꯍꯥꯟꯅ ꯑꯥꯜꯂꯨꯒꯨꯝꯕ ꯆꯪꯒꯗꯕ ꯃꯆꯜꯁꯤꯡꯗꯣ ꯍꯥꯟꯅ ꯐꯨꯠꯇꯣꯛꯑꯒ ꯐꯨꯠꯇꯣꯛꯑꯕ ꯃꯇꯨꯡꯗ ꯑꯩꯈꯣꯏꯅ ꯄ꯭ꯔꯦꯁꯔ ꯀꯨꯀꯔꯗ ꯐꯨꯠꯇꯣꯛꯑꯕ ꯃꯇꯨꯡꯗ ꯉꯥꯛꯇꯪ ꯊꯝꯕꯤꯔꯅꯤ ꯑꯗꯨꯒ ꯁꯥꯗ꯭ꯔꯦ ꯍꯥꯏꯔꯕꯀꯥꯟꯗꯨꯗ ꯂꯣꯏꯅ ꯂꯧꯊꯣꯛꯑꯅꯤ ꯃꯀꯨ ꯀꯩꯀꯥꯗꯣ ꯑꯗꯨꯒ ꯑꯩꯈꯣꯏꯅ ꯑꯩꯈꯣꯏꯅ ꯐꯨꯠꯅꯕ ꯔꯦꯗꯤ ꯂꯩꯔꯀꯥꯟꯗ ꯐꯨꯠꯄ ꯂꯣꯏꯔꯒ ꯔꯦꯗꯤ ꯂꯩꯔꯔꯕꯀꯥꯟꯗ ꯑꯩꯈꯣꯏꯅ ꯏꯔꯣꯟꯕꯗꯣ ꯉꯥꯔꯤꯒ ꯎ ꯃꯣꯔꯣꯛꯀꯗꯣ ꯆꯥꯛꯇ ꯉꯥꯜꯂꯝꯕꯗꯣ ꯂꯧꯊꯣꯛꯑꯒ ꯑꯩꯈꯣꯏꯅ ꯊꯝꯃꯅꯤ ꯑꯗꯨꯒ ꯉꯥꯔꯤꯒ ꯎ ꯃꯣꯔꯣꯛꯀꯗꯣ ꯎ ꯃꯣꯔꯣꯛꯀ ꯊꯨꯝꯍꯥꯞꯆꯤꯜꯂꯒ ꯃꯦꯠꯂꯅꯤ ꯑꯗꯨꯒ ꯂꯣꯏꯔꯕ ꯃꯇꯨꯡꯗ ꯑꯩꯈꯣꯏꯅ ꯏꯔꯣꯟꯕꯒ ꯑꯩꯈꯣꯏꯅ ꯉꯁꯥꯏ ꯇꯧꯈꯤꯕ ꯇꯧꯈꯤꯕ ꯏꯔꯣꯟꯕꯒꯤ ꯃꯆꯜ ꯁꯦꯝꯕ ꯄ꯭ꯔꯦꯁꯔ ꯀꯨꯀꯔꯗ ꯀꯥꯝꯈꯤꯕꯗꯣ ꯑꯗꯨꯒ ꯍꯥꯞꯆꯤꯜꯂꯒ ꯉꯥꯔꯤꯒ ꯎ ꯃꯣꯔꯣꯛꯀꯗꯣ ꯄꯨꯂꯞ ꯏꯔꯣꯜꯂꯅꯤ ꯑꯗꯨ ꯂꯣꯏꯔꯕ ꯃꯇꯨꯡꯗ ꯏꯔꯣꯟꯕ ꯂꯣꯏꯔꯕ ꯃꯇꯨꯡꯗ ꯑꯩꯈꯣꯏꯅ ꯃꯅꯝ ꯅꯨꯡꯁꯤꯅꯕ ꯐꯗꯤꯒꯣꯝꯒꯨꯝꯕ ꯈꯔ ꯆꯥꯏꯀꯣ ꯑꯗꯨꯒ ꯏꯔꯣꯟꯕꯗ ꯑꯩꯈꯣꯏꯁꯦ ꯏꯔꯣꯟꯕ ꯁꯤꯒꯨꯝꯕ ꯑꯦꯟꯁꯥꯡ ꯃꯈꯜꯁꯤꯡꯁꯦ ꯏꯔꯣꯟꯕ ꯈꯛꯇ ꯅꯠꯇꯅꯀꯣ ꯃꯈꯜ ꯃꯈꯜ ꯏꯔꯣꯟꯕꯒꯤ ꯏꯔꯣꯟꯕꯁꯦ ꯃꯈꯜ ꯃꯈꯜ ꯂꯣꯟꯕ ꯌꯥꯏꯕ ꯍꯥꯏꯗꯤ ꯑꯦꯟꯁꯥꯡ ꯃꯈꯜ ꯃꯈꯜꯅꯀꯣ ꯏꯔꯣꯟꯕꯒꯤ ꯑꯦꯟꯁꯥꯡ ꯇꯣꯉꯥꯟꯅ ꯂꯩꯇꯦ ꯏꯔꯣꯟꯕꯒꯤ ꯑꯦꯟꯁꯥꯡ ꯃꯈꯜ ꯃꯈꯜ ꯂꯩꯌꯦ ꯑꯗꯨꯒ ꯏꯔꯣꯟꯕꯁꯦ ꯑꯩꯈꯣꯏꯒꯤ ꯑꯩꯈꯣꯏꯒꯤ ꯐꯦꯁꯇꯤꯚꯦꯜ ꯅꯠꯇ꯭ꯔꯒꯁꯨ ꯑꯩꯈꯣꯏꯅ ꯂꯨꯍꯣꯡ ꯀꯩꯍꯧꯕꯗꯀꯣ ꯆꯥꯛꯀꯧꯕꯒꯨꯝꯕꯗ ꯅꯠꯇ꯭ꯔꯒ ꯎꯁꯣꯞ ꯋꯥꯁꯣꯞ ꯊꯣꯛꯄ ꯊꯧꯗꯣꯛ ꯑꯃ ꯊꯣꯛꯄ ꯃꯇꯝꯗ ꯁꯤꯒꯤ ꯏꯔꯣꯟꯕꯁꯦ ꯌꯥꯎꯕꯁꯨ ꯌꯥꯎꯋꯤ ꯌꯥꯎꯗꯕꯁꯨ ꯌꯥꯎꯋꯤ ꯑꯩꯈꯣꯏꯅꯀꯣ ꯍꯥꯞꯅꯤꯡꯉꯒꯗꯤ ꯍꯥꯞꯄ ꯌꯥꯏ ꯑꯗꯨꯒ ꯃꯔꯨꯑꯣꯏꯕꯅꯦꯗꯤ ꯂꯩꯇꯦꯕ ꯍꯥꯞꯄꯤꯡꯉꯁꯨ ꯍꯥꯞꯄ ꯌꯥꯏ ꯍꯥꯞꯅꯤꯡꯗ꯭ꯔꯒꯅ ꯑꯩꯈꯣꯏ ꯍꯥꯞꯄꯤꯗ꯭ꯔꯁꯨ ꯌꯥꯏ ꯏꯔꯣꯟꯕꯁꯦ ꯌꯥꯝꯊꯤꯅ ꯑꯩꯈꯣꯏ ꯃꯅꯤꯄꯨꯔꯒꯤ ꯑꯣꯏꯅ ꯌꯥꯝꯊꯤꯅ ꯍꯥꯎꯅꯕ ꯑꯦꯟꯁꯥꯡ ꯃꯈꯜ ꯑꯃꯅꯦ ꯌꯥꯝ ꯆꯥꯟꯅꯩꯌꯦ ꯑꯗꯨꯒ ꯃꯣꯔꯣꯛꯁꯨ ꯌꯥꯝ ꯁꯥ ꯃꯣꯔꯣꯛ ꯏꯔꯣꯟꯕꯒꯤ ꯑꯣꯏꯅꯗꯤ ꯃꯣꯔꯣꯛꯁꯦ ꯌꯥꯝ ꯁꯥꯍꯟꯕꯁꯦ ꯃꯣꯏ ꯑꯄꯥꯝ ꯍꯥꯏꯗꯤ ꯀꯩꯅꯣꯁꯤꯒꯤ ꯑꯦꯟꯁꯥꯡ ꯑꯣꯏꯅꯗꯤ ꯏꯔꯣꯟꯕꯁꯦ ꯃꯣꯔꯣꯛ ꯌꯥꯝ ꯁꯥꯍꯟꯕ ꯑꯗꯨꯃꯥꯏꯅ ꯑꯗꯨꯝ ꯈꯪꯅꯤꯕ ꯃꯣꯔꯣꯛꯀꯤ ꯑꯣꯏꯅ ꯃꯣꯔꯣꯛ ꯏꯔꯣꯟꯕ ꯒꯥꯏꯅ ꯂꯩ ꯑꯗꯣ ꯁꯤꯒꯤ ꯃꯣꯔꯣꯛ ꯏꯔꯣꯟꯕꯒꯥꯏꯅ ꯂꯩꯕꯖꯁꯦ ꯌꯥꯝ ꯊꯤꯅ ꯍꯥꯎꯋꯦ ꯍꯥꯏꯇꯥꯔꯦ ꯑꯩꯈꯣꯏꯒꯤ ꯃꯅꯤꯄꯨꯔꯒꯤ ꯑꯣꯏꯅ ꯃꯃꯤꯡ ꯆꯠꯄ ꯑꯦꯟꯁꯥꯡ ꯃꯈꯜ ꯑꯃꯅꯦꯕ ꯏꯔꯣꯟꯕꯁꯦ ꯏꯔꯣꯟꯕꯁꯦ ꯑꯩꯈꯣꯏꯅ ꯏꯔꯣꯟꯕꯁꯤꯗ ꯑꯥꯜꯂꯨ ꯏꯔꯣꯟꯕ ꯃꯈꯜ ꯃꯈꯜ ꯃꯈꯜ ꯃꯊꯦꯜ ꯃꯌꯥꯝ ꯂꯩꯌꯦ ꯏꯔꯣꯟꯕꯗ ꯏꯔꯣꯟꯕꯗ ꯑꯩꯈꯣꯏꯅ ꯏꯔꯣꯟꯕꯒ ꯀꯥꯡꯍꯧꯒ ꯑꯃ ꯇꯧꯔꯒꯁꯨꯀꯣ ꯃꯈꯜ ꯃꯈꯜ ꯆꯥꯟꯅ ꯆꯥꯟꯅꯕ ꯆꯥꯟꯅ ꯆꯥꯟꯅꯕ ꯂꯩꯕꯒꯤꯅꯦꯕ ꯆꯥꯅ ꯆꯥꯟꯅꯕꯗꯣ ꯑꯩꯈꯣꯏꯅ ꯍꯥꯏꯗꯤ ꯏꯔꯣꯟꯕꯒ ꯀꯥꯡꯍꯧꯒ ꯑꯃ ꯇꯧꯔꯒ ꯆꯝꯐꯨꯠꯀ ꯑꯃ ꯇꯧꯔꯒ ꯑꯗꯨꯒꯤ ꯃꯊꯦꯜ ꯂꯨꯀꯣꯏ ꯁꯦꯝꯕ ꯍꯥꯏꯇꯥꯔꯦ ꯏꯔꯣꯟꯕꯒ ꯏꯔꯣꯟꯕꯒ ꯎꯇꯤꯒꯗꯤ ꯆꯥꯟꯅꯗꯦꯕ ꯑꯩꯈꯣꯏꯒꯤ ꯁꯨꯃꯥꯏꯅ ꯀꯝꯕꯥꯏꯅꯦꯁꯟ ꯑꯃ ꯁꯦꯝꯕ ꯇꯥꯏꯌꯦꯕ ꯆꯥꯛ ꯆꯥꯕꯗ ꯏꯔꯣꯟꯕꯒ ꯀꯥꯡꯍꯧꯒ ꯏꯔꯣꯟꯕꯒ ꯎꯇꯤꯒꯗꯤ ꯆꯥꯟꯅꯗꯦ ꯏꯔꯣꯟꯕꯒ ꯆꯝꯐꯨꯠꯀ ꯀꯥꯡꯍꯧꯒ ꯑꯃ ꯇꯧꯔꯅꯤ ꯏꯔꯣꯟꯕꯒ ꯍꯋꯥꯏꯖꯥꯔ ꯃꯦꯠꯄꯒꯨꯝꯕꯀꯣ ꯍꯋꯥꯏꯖꯥꯔ ꯃꯦꯠꯄ ꯍꯥꯏꯔꯒꯁꯨ ꯑꯗꯒꯤꯗꯤ ꯀꯥꯡꯃꯦꯠꯄꯨ ꯍꯥꯏꯔꯒꯁꯨ ꯃꯈꯜ ꯃꯈꯜ ꯂꯩ ꯍꯥꯏꯇꯥꯔꯦ ꯑꯗꯨꯒ ꯑꯩꯅ ꯍꯥꯏꯖꯒꯗꯧꯔꯤꯕ ꯃꯊꯪꯒꯤ ꯃꯊꯦꯜꯁꯤꯅ ꯎꯇꯤꯒꯤ ꯃꯔꯝꯗ ꯈꯔꯃꯨꯛ ꯍꯥꯏꯖꯒꯦ ꯎꯇꯤ ꯍꯥꯏꯔꯤꯕꯁꯦ ꯑꯩꯈꯣꯏꯒꯤ ꯃꯅꯤꯄꯨꯔꯗ ꯕꯥꯃꯣꯟ ꯕꯥꯃꯣꯟꯅ ꯃꯈꯜ ꯑꯃ ꯂꯩ ꯕꯥꯃꯣꯟ ꯃꯈꯜꯁꯤꯡ ꯑꯁꯤꯗ ꯕꯥꯃꯣꯟꯗ ꯑꯩꯈꯣꯏꯅ ꯈꯦꯆꯤꯒ ꯀꯥꯡꯗꯀꯣ ꯀꯥꯡꯒꯤ ꯐꯦꯁꯇꯤꯚꯦꯜ ꯃꯈꯜ ꯑꯃ ꯂꯩ ꯃꯅꯤꯄꯨꯔꯒꯤ ꯑꯣꯏꯅ ꯍꯥꯏꯗꯤ ꯀꯥꯡ ꯆꯤꯡꯕꯗ ꯈꯦꯆꯤꯒ ꯎꯇꯤꯒ ꯆꯥꯕ ꯈꯦꯆꯤꯒ ꯎꯇꯤꯒꯁꯦ ꯀꯝꯕꯥꯏꯅꯦꯁꯟꯅꯦ ꯈꯦꯆꯤ ꯍꯥꯏꯁꯦ ꯆꯥꯛꯅ ꯁꯥꯕꯅꯦ ꯆꯥꯛꯅ ꯁꯦꯝꯗꯣꯏꯅꯦꯕ ꯑꯩꯈꯣꯏꯅ ꯈꯦꯆꯤ ꯍꯥꯏꯁꯤꯗ ꯎꯇꯤꯒ ꯈꯦꯆꯤꯒ ꯀꯝꯕꯥꯏꯅꯦꯁꯟ ꯎꯇꯤꯁꯤꯗ ꯑꯩꯈꯣꯏꯅ ꯎꯇꯤꯁꯦ ꯎꯇꯤꯁꯤꯁꯨ ꯆꯥꯛꯅ ꯊꯣꯡꯗꯣꯏꯅꯦꯕ ꯆꯥꯛꯅ ꯊꯣꯡꯕ ꯥꯑꯦꯟꯁꯥꯡ ꯃꯈꯜ ꯑꯃꯅꯦ ꯎꯇꯤꯗ ꯆꯥꯛ ꯍꯥꯞꯄꯅꯤ ꯑꯗꯨꯒ ꯑꯩꯈꯣꯏꯒꯤ ꯑꯈꯥꯕ ꯂꯦꯡ ꯂꯦꯡ ꯂꯥꯎꯕ ꯀꯩꯅꯣ ꯑꯃ ꯂꯩꯕꯀꯣ ꯑꯁꯤꯒꯤ ꯀꯩꯅꯣ ꯃꯈꯜꯁꯦ ꯂꯣꯏ ꯍꯥꯞꯆꯤꯜꯂꯒ ꯁꯣꯗꯥ ꯕꯥꯏꯒꯞ ꯍꯥꯞꯆꯤꯜꯂꯒ ꯍꯥꯏꯐꯦꯠꯇꯪ ꯀꯥꯝꯊꯣꯛꯄꯤꯔꯒ ꯄ꯭ꯔꯦꯁꯔ ꯀꯨꯀꯔꯗ ꯁꯤꯁꯨ ꯁꯦꯝꯕꯤꯒꯗꯧꯕꯅꯦ ꯎꯇꯤꯗ ꯎꯁꯣꯏ ꯍꯥꯞꯄ ꯌꯥꯏ ꯎꯁꯣꯏ ꯍꯥꯏꯕꯁꯤꯅ ꯌꯥꯝ ꯍꯥꯎꯕ ꯃꯈꯜ ꯑꯃꯅꯦ ꯃꯥꯒꯤ ꯎꯁꯣꯏ ꯎꯇꯤꯗ ꯎꯁꯣꯏꯁꯤꯅ ꯃꯥꯒꯤ ꯑꯍꯥꯎꯕ ꯍꯥꯏꯗꯤ ꯆꯥꯕꯗ ꯌꯥꯝꯅ ꯍꯥꯎꯒꯗꯕ ꯃꯑꯣꯡ ꯑꯃ ꯎꯕ ꯅꯠꯇ꯭ꯔꯒ ꯆꯥꯁꯤꯜꯂꯛꯄꯗ ꯌꯥꯝꯊꯤꯅ ꯍꯥꯎꯕꯀꯣ ꯑꯁꯤꯒꯨꯝꯕ ꯏꯊꯤꯜ ꯑꯃ ꯐꯥꯎꯍꯜꯂꯦ ꯎꯇꯤ ꯆꯥꯕꯁꯤꯅ ꯎꯇꯤꯁꯦ ꯑꯩꯈꯣꯏꯅ ꯌꯥꯝ ꯆꯥꯔꯒꯗꯤ ꯇꯨꯝꯅꯤꯡꯉꯦꯕ ꯎꯇꯤ ꯁꯣꯗꯥ ꯕꯥꯏꯒꯞꯀꯨꯝꯕ ꯑꯗꯨꯒꯨꯝꯕ ꯑꯗꯨꯝ ꯍꯥꯞꯄꯅꯤꯅꯀꯣ ꯎꯇꯤ ꯊꯣꯡꯕꯁꯦ ꯌꯥꯝ ꯂꯨꯕꯁꯨ ꯅꯠꯇꯦ ꯂꯥꯏꯕꯁꯨ ꯅꯠꯇꯦ ꯑꯗꯨꯕꯨ ꯑꯗꯨꯝ ꯂꯥꯏ ꯍꯥꯏꯇꯥꯔꯦ ꯑꯗꯨꯒ ꯁꯤꯒꯤ ꯎꯇꯤꯁꯤꯅ ꯑꯩꯈꯣꯏꯅ ꯀꯥꯡꯗꯀꯣ ꯀꯥꯡꯗ ꯌꯥꯝꯊꯤꯅ ꯎꯇꯤꯒ ꯈꯦꯆꯤꯒ ꯀꯝꯕꯥꯏꯅꯦꯁꯟ ꯌꯥꯝ ꯆꯥꯟꯅꯩ ꯄꯧꯀꯣꯔꯥꯒ ꯀꯝꯕꯥꯏꯅꯦꯁꯟ ꯁꯦꯝ ꯁꯨꯃꯥꯏꯅ ꯁꯦꯝ ꯁꯦꯝꯗꯅꯀꯣ ꯎꯇꯤꯒ ꯈꯦꯆꯤꯒ ꯄꯧꯀꯣꯔꯥꯒ ꯁꯤ ꯍꯥꯏꯐꯦꯠ ꯁꯨꯃꯥꯏꯅ ꯇꯧꯋꯦ ꯑꯗꯨꯒ ꯈꯦꯆꯤꯁꯦ ꯆꯥꯛꯇ ꯌꯦꯜꯂꯣ ꯀꯂꯔ ꯑꯣꯏꯕꯗꯨꯅꯦ ꯑꯗꯣ ꯍꯥꯏꯐꯦꯠ ꯑꯩꯈꯣꯏꯅ ꯄ꯭ꯔꯦꯁꯔ ꯀꯨꯀꯔꯗ ꯀꯥꯝꯗꯣꯏꯅꯦ ꯁꯤꯁꯨ ꯁꯨꯃꯥꯏꯅ ꯊꯣꯡꯗꯣꯛꯄꯤꯔꯒ ꯑꯩꯈꯣꯏꯒꯤ ꯊꯝꯅꯥꯑꯅ ꯑꯃ ꯂꯩ ꯍꯥꯏꯇꯥꯔꯦ ꯊꯝꯅꯥ ꯍꯥꯏꯗꯤ ꯀꯩꯅꯣ ꯊꯝꯕꯥꯜꯒꯤ ꯃꯅꯥꯅꯦꯕꯀꯣ ꯊꯝꯕꯥꯜꯒꯤ ꯃꯅꯥꯁꯤꯗ ꯑꯩꯈꯣꯏꯅ ꯈꯦꯆꯤꯁꯦ ꯍꯥꯞꯄꯤꯔꯒ ꯎꯇꯤꯒ ꯄꯨꯂꯞ ꯇꯣꯠꯂꯒ ꯆꯥꯗꯣꯏꯅꯦ ꯁꯤ ꯌꯥꯝꯊꯤꯅ ꯑꯩꯈꯣꯏ ꯃꯅꯤꯄꯨꯔꯤ ꯃꯤꯁꯤꯡꯅ ꯌꯥꯝꯊꯤꯅ ꯄꯥꯝꯅꯩꯌꯦ ꯕꯥꯃꯣꯟꯒꯤ ꯃꯤꯁꯤꯡꯅ ꯑꯌꯥꯝꯕꯗ ꯇꯧꯅꯩ ꯌꯨꯝꯗ ꯇꯧꯔꯒ ꯇꯣꯉꯥꯟꯅ ꯆꯥꯖꯕꯁꯨ ꯌꯥꯏ ꯈꯦꯆꯤꯒ ꯄꯧꯀꯣꯔꯥ ꯊꯣꯡꯕꯒ ꯀꯥꯡꯍꯧꯁꯨ ꯑꯃ ꯍꯥꯞꯄ ꯌꯥꯏ ꯑꯗꯨꯒ ꯌꯥꯝꯅ ꯈꯦꯆꯤ ꯁꯤꯒꯨꯝꯕꯗ ꯈꯦꯆꯤꯁꯦ ꯑꯌꯥꯝꯕ ꯃꯇꯝꯗ ꯁꯤꯒꯨꯝꯕ ꯖꯨꯟ ꯖꯨꯂꯥꯏ ꯁ꯭ꯋꯥꯏꯗ ꯌꯥꯝ ꯇꯧꯅꯩꯌꯦ ꯍꯥꯏꯗꯤ ꯀꯥꯡꯁꯦ ꯖꯨꯟ ꯖꯨꯂꯥꯏ ꯁ꯭ꯋꯥꯏꯗꯅꯤꯅ ꯀꯥꯡ ꯃꯇꯝꯗ ꯑꯌꯥꯝꯕꯅ ꯈꯦꯆꯤꯁꯦ ꯇꯧꯅꯩ ꯑꯗꯨꯒ ꯈꯦꯆꯤ ꯇꯧꯔꯕ ꯃꯇꯨꯡꯗ ꯎꯇꯤꯁꯦ ꯍꯥꯞꯆꯤꯜꯂꯒ ꯌꯥꯝ ꯍꯥꯎꯅ ꯆꯥꯅꯩ ꯃꯤ ꯌꯥꯝ ꯄꯥꯝꯅꯕ ꯑꯣꯏꯌꯦꯕ ꯁꯤꯒꯤ ꯗꯤꯁ ꯃꯈꯜ ꯑꯃꯁꯦ ꯑꯗꯨꯒ ꯎꯇꯤꯁꯦ ꯑꯩꯈꯣꯏꯅ ꯑꯁꯪꯕ ꯎꯇꯤꯁꯨ ꯃꯈꯜ ꯑꯅꯤꯁꯨꯅ ꯊꯣꯛꯏ ꯎꯇꯤꯁꯦ ꯑꯩꯈꯣꯏꯅ ꯒ꯭ꯔꯤꯟ ꯃꯆꯨꯒꯤ ꯎꯇꯤ ꯑꯃꯒ ꯍꯥꯏꯐꯦꯠ ꯀꯩꯅꯣ ꯌꯦꯜꯂꯣ ꯀꯂꯔ ꯆꯪꯕ ꯌꯦꯜꯂꯣꯗꯤ ꯅꯠꯇꯦ ꯌꯦꯜꯂꯣ ꯅꯠꯇꯕ ꯍꯥꯏꯐꯦꯠ ꯀꯂꯔ ꯃꯆꯨ ꯑꯃ ꯆꯪꯕꯀꯣ ꯎꯇꯤ ꯃꯈꯜ ꯑꯅꯤ ꯁꯨꯗꯦꯕ ꯑꯅꯤ ꯁꯨꯏꯑꯕ ꯑꯅꯤꯁꯨꯕ ꯃꯈꯜꯁꯦ ꯃꯣꯏꯕꯥꯅꯤꯒꯤ ꯃꯆꯨꯁꯦ ꯃꯥꯟꯅꯗꯦ ꯍꯥꯎꯕꯁꯨ ꯃꯥꯟꯅꯗꯦ ꯍꯥꯎꯕꯁꯤꯅ ꯑꯩꯒꯤ ꯃꯣꯠꯇꯗꯤꯀꯣ ꯎꯇꯤꯁꯦ ꯒ꯭ꯔꯤꯟ ꯀꯂꯔꯁꯤꯅ ꯈꯇꯪ ꯑꯩꯒꯤ ꯐꯦꯚ꯭ꯔꯥꯏꯠ ꯑꯣꯏꯗꯦ ꯑꯃ ꯌꯦꯜꯂꯣ ꯍꯥꯏꯐꯦꯠ ꯆꯪꯕ ꯎꯇꯤꯁꯤꯅ ꯈꯔ ꯍꯥꯎꯕ ꯑꯣꯏꯌꯦ ꯁꯤꯒꯤ ꯎꯇꯤꯁꯦ ꯑꯩꯈꯣꯏ ꯀꯥꯡꯗ ꯌꯥꯝ ꯆꯥꯟꯅꯩ ꯀꯥꯡꯒꯤ ꯃꯇꯝꯗ ꯎꯇꯤꯁꯦ ꯌꯥꯝ ꯇꯧꯅꯩꯌꯦ ꯑꯗꯨꯒ ꯑꯩꯈꯣꯏ ꯊꯣꯡꯒꯥꯟ ꯊꯣꯡꯒꯥꯟꯗꯀꯣ ꯌꯨꯝꯊꯣꯡ ꯌꯨꯝꯊꯣꯡꯗ ꯈꯦꯆꯤ ꯇꯧꯔꯒ ꯊꯤꯟꯅꯕꯁꯨ ꯌꯥꯎꯋꯦ ꯈꯦꯆꯤ ꯇꯧꯔꯒ ꯑꯩꯈꯣꯏꯅ ꯑꯗꯨꯒ ꯀꯥꯡꯁꯦ ꯀꯥꯡꯆꯤꯡꯕ ꯍꯜꯂꯛꯑꯀꯥꯟꯗ ꯃꯣꯏꯅ ꯕꯥꯃꯣꯟꯅ ꯈꯦꯆꯤ ꯊꯣꯡꯕ ꯂꯣꯏꯔꯝꯃꯒ ꯑꯩꯈꯣꯏꯅ ꯃꯣꯏꯒꯤ ꯕꯥꯃꯣꯟꯒꯤ ꯃꯥꯝꯇꯣꯞ ꯍꯥꯏꯅ ꯑꯃ ꯂꯩꯌꯦ ꯃꯥꯝꯇꯣꯞꯁꯤꯗ ꯑꯩꯈꯣꯏꯅ ꯐꯝꯃꯒ ꯃꯣꯏꯅ ꯐꯛ ꯊꯥꯔꯝꯃꯒ ꯑꯩꯈꯣꯏꯅ ꯈꯦꯆꯤ ꯎꯇꯤꯒꯗꯣ ꯃꯣꯏꯅ ꯄꯤꯔꯛꯑꯒ ꯊꯝꯅꯥꯗꯨꯗ ꯍꯥꯞꯄꯒ ꯄꯤꯔꯛꯄꯁꯨ ꯑꯗꯨꯃꯥꯏꯅ ꯍꯥꯞꯄꯒ ꯆꯥꯕꯁꯨ ꯋꯥꯎꯋꯦ ꯕꯥꯃꯣꯟꯒꯤ ꯑꯣꯏꯅꯀꯣ ꯕꯥꯃꯣꯟꯒꯤ ꯑꯣꯏꯅꯗꯤ ꯈꯦꯆꯤꯒ ꯎꯇꯤꯒꯁꯦ ꯌꯥꯝꯊꯤꯅ ꯐꯦꯃꯁ ꯑꯣꯏ ꯍꯥꯏꯇꯥꯔꯦ ꯑꯗꯣ ꯑꯩꯈꯣꯏ ꯃꯅꯤꯄꯨꯔꯒꯤ ꯑꯣꯏꯅ ꯈꯦꯆꯤꯒ ꯎꯇꯤꯒꯁꯤ ꯍꯥꯏꯔꯗꯤ ꯂꯣꯏꯔꯦꯕꯀꯣ ꯑꯗꯨꯒ ꯑꯩꯈꯣꯏꯒꯤ ꯑꯩꯅ ꯑꯍꯨꯝꯁꯨꯕ ꯗꯤꯁꯁꯤꯅ ꯉꯥ ꯊꯣꯡꯕ ꯉꯥ ꯊꯣꯡꯕꯁꯦ ꯑꯩꯈꯣꯏ ꯉꯥꯁꯦ ꯃꯈꯜ ꯃꯈꯜ ꯂꯩ ꯍꯥꯏꯇꯥꯔꯦ ꯉꯥ ꯊꯣꯡ ꯄꯦꯡꯕꯥ ꯑꯗꯒꯤ ꯀꯩꯅꯣ ꯄꯦꯡꯕꯥ ꯑꯗꯒꯤ ꯄꯨꯛꯂꯥꯎꯕꯤ ꯁꯤꯒꯨꯝꯕ ꯉꯥ ꯃꯈꯜ ꯃꯈꯜ ꯃꯈꯜ ꯃꯌꯥꯝ ꯂꯩ ꯉꯥꯁꯦ ꯑꯩꯈꯣꯏꯅ ꯆꯥꯛꯀꯧꯕꯒꯨꯝꯕꯗꯀꯣ ꯆꯥꯛꯀꯧꯕꯗ ꯊꯣꯡꯅꯕ ꯉꯥ ꯃꯉꯜ ꯂꯩꯇꯦ ꯑꯗꯨꯝ ꯔꯧ ꯊꯣꯡꯕ ꯌꯥꯏ ꯃꯈꯜ ꯃꯈꯜ ꯇꯥꯎꯊꯣꯡ ꯊꯣꯡꯕ ꯌꯥꯏ ꯇꯣꯏꯅ ꯊꯣꯡꯕ ꯌꯥꯏ ꯂꯧꯔꯒ ꯆꯥꯕ ꯌꯥꯏ ꯀꯥꯡꯁꯣꯏꯗ ꯍꯥꯞꯅꯕ ꯉꯥ ꯂꯩ ꯑꯗꯨꯒ ꯀꯥꯡꯁꯣꯏꯗ ꯍꯥꯞꯅꯕ ꯉꯥ ꯂꯩ ꯇꯣꯉꯥꯟꯅ ꯊꯣꯡꯅꯕ ꯉꯥ ꯂꯩ ꯑꯗꯨꯒ ꯇꯥꯎꯊꯣꯡ ꯊꯣꯡꯅꯕ ꯃꯄꯨꯝ ꯃꯄꯨꯝ ꯊꯣꯡꯅꯕ ꯑꯁꯤꯅ ꯑꯩꯈꯣꯏꯅ ꯀꯩꯝꯇ ꯃꯄꯣꯞ ꯀꯥꯏꯍꯜꯂꯣꯏꯅꯦꯕ ꯆꯨꯝꯅ ꯊꯝꯗꯣꯏꯅꯦꯕ ꯑꯩꯈꯣꯏꯅ ꯎꯇꯤ ꯀꯩꯅꯣꯁꯦ ꯉꯥꯁꯦ ꯑꯗꯨꯒ ꯇꯥꯎꯊꯣꯡ ꯊꯣꯡꯗ꯭ꯔꯕ ꯀꯩꯅꯣ ꯆꯨꯝꯅ ꯑꯣꯏꯅ ꯑꯗꯨꯝ ꯄ꯭ꯂꯦꯟꯗꯀꯣ ꯀꯩꯝꯇ ꯊꯨꯝ ꯈꯔ ꯍꯥꯞꯆꯜꯂꯒ ꯀꯩꯅꯣ ꯈꯔ ꯍꯥꯞꯆꯤꯜꯂꯒ ꯉꯧꯔꯒ ꯑꯣꯏꯅ ꯏꯔꯣꯟꯕꯒ ꯆꯥꯔꯁꯨ ꯌꯥꯏ ꯉꯥꯁꯦ ꯑꯗꯨꯒ ꯑꯩꯈꯣꯏꯅ ꯇꯣꯏꯊꯣꯡ ꯊꯣꯡꯅꯤꯡꯉꯒꯅ ꯉꯥꯗꯣ ꯈꯔ ꯇꯣꯏꯍꯜꯂꯅꯤ ꯑꯗꯨꯒ ꯑꯩꯈꯣꯏꯅ ꯊꯣꯡꯕꯤꯔꯅꯤ ꯁꯤꯒꯤ ꯉꯥꯁꯦ ꯑꯩꯈꯣꯏꯅ ꯁꯤꯒꯨꯝꯕꯁꯤꯅ ꯊꯧꯗꯣꯛ ꯋꯥꯊꯣꯛ ꯊꯣꯛꯄ ꯃꯇꯝꯗ ꯑꯣꯏꯅ ꯁꯤꯖꯤꯟꯅꯩꯕ ꯍꯥꯏꯗꯤ ꯁꯤꯒꯨꯝꯕ ꯉꯥꯁꯦ ꯑꯩꯈꯣꯏ ꯌꯨꯝꯗ ꯊꯣꯡꯉꯒꯁꯨ ꯆꯥꯅꯩ ꯑꯗꯨꯕꯨ ꯑꯌꯥꯝꯕ ꯊꯧꯗꯣꯛ ꯋꯥꯊꯣꯛ ꯊꯣꯛꯄꯗ ꯉꯥꯁꯤꯅ ꯃꯦꯟ ꯗꯤꯁꯁꯤꯁ ꯑꯣꯏꯕ ꯑꯩꯈꯣꯏꯒꯤ ꯁꯤ ꯊꯧꯗꯣꯛ ꯋꯥꯊꯣꯛ ꯊꯣꯛꯄꯗꯀꯣ ꯉꯥꯁꯤꯅ ꯑꯩꯈꯣꯏꯒꯤ ꯃꯦꯟ ꯗꯤꯁꯤꯁꯅꯤ ꯃꯦꯟ ꯗꯤꯁꯤꯁ ꯍꯥꯏꯔꯒꯗꯤ ꯉꯥꯁꯤꯅ ꯑꯣꯏꯗꯣꯏꯅꯦ ꯑꯩꯈꯣꯏꯒꯤ ꯊꯧꯗꯣꯛ ꯋꯥꯊꯣꯛ ꯊꯣꯛꯄꯗ ꯀꯩꯒꯨꯝꯕ ꯆꯥꯛꯀꯧꯕ ꯑꯃ ꯊꯣꯛꯄꯗ ꯅꯠꯇ꯭ꯔꯒ ꯎꯁꯣꯞ ꯋꯥꯁꯣꯞ ꯊꯣꯛꯄꯗ ꯎꯇꯤꯁꯤꯁꯨ ꯍꯥꯞꯅꯩꯌꯦ ꯑꯗꯨꯒ ꯎꯇꯤ ꯍꯥꯞꯅꯔꯒꯁꯨ ꯑꯩꯈꯣꯏꯅ ꯁꯤꯒꯤ ꯉꯥ ꯊꯣꯡꯕꯁꯤꯅ ꯑꯌꯥꯝꯕ ꯃꯦꯟ ꯑꯣꯏꯅ ꯍꯥꯞꯅꯕꯗꯣ ꯑꯣꯏꯌꯦꯕ ꯑꯗꯨꯒ ꯁꯤꯒꯤ ꯉꯥ ꯊꯣꯡꯕꯁꯦ ꯌꯥꯝ ꯍꯥꯎꯅ ꯆꯥꯅꯩꯌꯦ ꯃꯤꯅꯁꯨ ꯑꯗꯨꯒ ꯉꯥꯁꯤꯗ ꯍꯥꯏꯔꯒꯗꯤ ꯃꯈꯜ ꯃꯈꯜ ꯂꯩ ꯍꯥꯏꯇꯥꯔꯦ ꯑꯗꯨ ꯇꯥꯎꯊꯣꯡ ꯊꯣꯡꯉꯒꯁꯨ ꯑꯩꯈꯣꯏꯅ ꯎꯁꯣꯞ ꯋꯥꯁꯣꯞ ꯑꯝꯗ ꯍꯥꯞꯄ ꯌꯥꯏ ꯇꯣꯏꯊꯣꯡ ꯊꯣꯡꯉꯒꯁꯨ ꯍꯥꯞꯄ ꯌꯥꯏ ꯃꯈꯜ ꯃꯈꯜ ꯂꯩ ꯍꯥꯏꯇꯥꯔꯦ ꯑꯗꯨꯒ ꯉꯥ ꯊꯣꯡꯕꯒꯤ ꯃꯇꯥꯡꯁꯤꯗꯤ ꯉꯥꯁꯦ ꯌꯥꯝ ꯄꯥꯝꯅꯩ ꯍꯥꯏꯇꯥꯔꯦ ꯉꯥꯁꯤꯗ ꯌꯥꯎꯕ ꯃꯔꯨꯁꯦ ꯂꯧꯊꯣꯛꯑꯒ ꯆꯥꯗꯣꯏꯅꯦ ꯃꯅꯨꯡꯗ ꯃꯔꯨ ꯌꯥꯎꯕꯁꯤꯡꯗꯣ ꯑꯩꯈꯣꯏꯅ ꯄꯨꯟꯅ ꯇꯥꯎꯔꯒ ꯊꯣꯡꯕ ꯑꯩꯒꯤ ꯃꯣꯠꯇꯗꯤ ꯇꯥꯎꯔꯒ ꯊꯣꯡꯕꯁꯤꯅ ꯌꯥꯝ ꯍꯦꯜꯂꯦ ꯍꯥꯎꯕ ꯑꯗꯨꯒ ꯑꯇꯩꯒꯤꯗꯤ ꯈꯪꯗ꯭ꯔꯦ ꯑꯗꯨꯒ ꯀꯥꯡꯍꯧꯒꯨꯝꯕ ꯑꯁꯤꯒꯨꯝꯕ ꯎꯁꯣꯞ ꯋꯥꯁꯣꯞꯇ ꯑꯩꯈꯣꯏ ꯎꯁꯣꯞꯀꯤ ꯑꯣꯏꯅ ꯄꯨꯔꯥ ꯄ꯭ꯂꯦꯠꯇꯀꯣ ꯏꯔꯣꯟꯕ ꯍꯥꯞꯄꯤ ꯎꯇꯤ ꯍꯥꯞꯄꯤ ꯍꯋꯥꯏ ꯍꯥꯞꯄꯁꯨ ꯌꯥꯎꯋꯤ ꯑꯗꯨꯒ ꯀꯥꯡꯁꯣꯏꯁꯤꯗꯤ ꯑꯩꯈꯣꯏ ꯌꯨꯝꯗ ꯑꯣꯏꯅ ꯆꯝꯊꯣꯡ ꯊꯣꯡꯅꯕꯅꯤꯀꯣ ꯑꯗꯨꯒ ꯁꯤꯒꯤ ꯀꯥꯡꯉꯧꯁꯤꯁꯨ ꯍꯥꯞꯄ ꯌꯥꯎꯋꯤ ꯉꯥꯔꯤꯡꯈꯥ ꯀꯥꯡꯉꯧ ꯌꯥꯎꯋꯤ ꯉꯥꯔꯤꯡꯈꯥ ꯍꯥꯏꯔꯤꯕꯁꯤꯅ ꯉꯥꯗꯒꯤ ꯂꯧꯊꯣꯔꯛꯄ ꯑꯈꯥꯕ ꯄꯣꯠꯁꯤꯡꯗꯣ ꯑꯩꯈꯣꯏꯅ ꯇꯥꯎ ꯑꯃꯨꯛ ꯊꯣꯡꯉꯒ ꯉꯥꯔꯤꯡꯈꯥ ꯀꯥꯡꯉꯧ ꯑꯣꯏꯅ ꯑꯣꯟꯊꯣꯛꯄꯤꯕꯅꯤ ꯑꯩꯈꯣꯏꯅ ꯉꯥ ꯊꯣꯡꯕꯁꯤꯗ ꯃꯈꯜ ꯃꯈꯜ ꯌꯥꯝ ꯂꯩ ꯑꯗꯨꯒ ꯉꯥꯁꯦ ꯆꯥꯕꯗꯁꯨ ꯍꯥꯎꯒꯗꯕ ꯉꯥꯁꯨ ꯂꯩ ꯍꯥꯎꯔꯣꯏꯗꯕ ꯉꯥꯁꯨ ꯂꯩꯀꯣ ꯑꯗꯨ ꯃꯈꯜ ꯃꯈꯜ ꯂꯩꯕꯁꯤꯗ ꯍꯥꯎꯒꯗꯕ ꯉꯥꯁꯤꯅ ꯍꯥꯏꯐꯦꯠ ꯑꯩꯈꯣꯏꯅ ꯎꯕꯗꯀꯣ ꯂꯩ ꯍꯦꯛ ꯂꯩꯔꯨꯕꯗ ꯍꯥꯎꯔꯣꯏꯗꯕ ꯉꯥꯁꯨ ꯂꯩꯑꯕ ꯑꯗꯣ ꯑꯩꯈꯣꯏꯅ ꯃꯁꯛꯇꯤ ꯈꯪꯗ꯭ꯔꯦ ꯑꯗꯨꯒ ꯑꯩꯈꯣꯏꯒꯤ ꯎꯇꯤ ꯊꯣꯡꯕꯒꯨꯝꯕ ꯏꯔꯣꯟꯕ ꯁꯤꯒꯨꯝꯕꯁꯤꯗꯤ ꯎꯁꯣꯞ ꯋꯥꯁꯣꯞꯇ ꯅꯠꯇ꯭ꯔꯁꯨ ꯑꯩꯈꯣꯏ ꯇꯣꯉꯥꯟꯅ ꯑꯩꯈꯣꯏꯒꯤ ꯌꯨꯝꯒꯤ ꯑꯦꯟꯁꯥꯡ ꯊꯣꯡꯕꯗꯁꯨ ꯍꯥꯞꯄꯒ ꯆꯥꯕ ꯌꯥꯏꯕꯀꯣ ꯑꯗꯨꯒ ꯁꯤꯒꯤ ꯆꯝꯊꯣꯡ ꯍꯥꯏꯔꯤꯕꯁꯤꯁꯨ ꯑꯩꯈꯣꯏꯅ ꯎꯁꯣꯞꯇ ꯍꯥꯞꯅꯩꯌꯦ ꯆꯝꯊꯣꯡꯁꯤꯁꯨ ꯌꯥꯝꯊꯤꯅ ꯑꯩꯈꯣꯏ ꯃꯅꯤꯄꯨꯔꯤꯒꯤ ꯑꯣꯏꯅ ꯌꯥꯝꯊꯤꯅ ꯆꯠꯅꯕ ꯑꯦꯟꯁꯥꯡ ꯃꯈꯜ ꯑꯃꯅꯦꯀꯣ ꯑꯁꯤꯒꯤ ꯆꯝꯊꯣꯡ ꯍꯥꯏꯁꯦ ꯅꯥꯕꯒꯨꯝꯕꯗ ꯍꯥꯏꯐꯦꯠ ꯆꯥꯅꯩ ꯑꯗꯨꯒ ꯀꯥꯡꯁꯣꯏ ꯍꯥꯏꯔꯤꯕ ꯃꯈꯜ ꯑꯁꯤꯅ ꯅꯥꯕꯗ ꯆꯥꯅꯩ ꯀꯥꯡꯁꯣꯏꯁꯤꯁꯨ ꯑꯩꯈꯣꯏ ꯏꯁꯤꯡ ꯍꯥꯏꯐꯦꯠ ꯁꯧꯍꯜꯂꯒ ꯁꯧꯒ꯭ꯔꯤ ꯁꯧꯒ꯭ꯔꯤꯅ ꯑꯃꯁꯨ ꯂꯩ ꯁꯧꯒ꯭ꯔꯤꯁꯤꯁꯨ ꯆꯝꯊꯣꯡꯗꯤ ꯑꯣꯏꯗꯣꯏꯅꯤ ꯑꯗꯨꯒ ꯀꯥꯡꯁꯣꯏ ꯃꯈꯜꯁꯦ ꯌꯥꯝ ꯌꯥꯝꯃꯦ ꯍꯥꯏꯇꯥꯔꯦ ꯀꯥꯡꯁꯣꯏ ꯃꯈꯜꯁꯦ ꯃꯈꯜ ꯃꯈꯜ ꯃꯌꯥꯝ ꯂꯩꯕꯀꯣ ꯑꯩꯈꯣꯏꯅ ꯔꯖꯃꯥ ꯃꯔꯨ ꯊꯣꯡꯖꯟꯕꯁꯨ ꯌꯥꯏ ꯃꯈꯜ ꯃꯈꯜ ꯂꯩ ꯍꯥꯏꯇꯥꯔꯦ ꯑꯦꯟꯁꯥꯡ ꯃꯈꯜ ꯃꯈꯜ ꯑꯗꯁꯤꯗ ꯑꯩꯈꯣꯏꯅ ꯆꯝꯐꯨꯠꯇꯕꯨ ꯍꯥꯏꯔꯁꯨ ꯑꯇꯩ ꯃꯈꯜ ꯃꯈꯜꯁꯤꯡꯁꯤꯗꯒꯤ ꯂꯧꯊꯣꯔꯛꯄ ꯃꯈꯜ ꯈꯔꯅꯤ ꯃꯌꯥꯝꯗꯤ ꯂꯩ ꯑꯗꯣ ꯃꯌꯥꯝꯁꯤ ꯄꯟꯕꯗꯤ ꯉꯝꯗ꯭ꯔꯦ ꯑꯩ ꯍꯥꯏꯗꯤ ꯁ꯭ꯋꯥꯏꯗꯁꯨꯝ ꯃꯈꯜ ꯃꯈꯜ ꯌꯥꯝ ꯂꯩ ꯍꯥꯏꯇꯥꯔꯦ ꯑꯦꯛꯁꯤꯁꯇ꯭ꯔꯥ ꯑꯦꯛꯁꯤꯁꯇ꯭ꯔꯥ ꯉꯥꯛꯇꯅꯦꯕꯀꯣ ꯑꯩꯈꯣꯏ ꯑꯦꯟꯁꯥꯡ ꯃꯈꯜꯁꯤꯡꯁꯦ ꯑꯩ ꯑꯗꯣ ꯑꯩ ꯁ꯭ꯋꯥꯏꯗꯁꯨꯝ ꯑꯦꯟꯁꯥꯡ ꯃꯈꯜ ꯈꯔ ꯁ꯭ꯋꯥꯏꯗꯁꯨꯝ ꯂꯣꯏꯁꯤꯟꯖꯔꯒꯦ